ꯑꯩ ꯅꯨꯡꯇꯤꯒꯤ ꯅꯨꯡꯗꯥꯡꯋꯥꯏꯔꯝꯗ ꯋꯥꯀꯤꯡ ꯆꯠꯂꯤ ꯋꯥꯀꯤꯡ ꯆꯠꯄꯗꯨꯗ ꯌꯥꯔꯜꯄꯥꯠꯇ ꯋꯥꯀꯤꯡ ꯆꯠꯂꯤ ꯅꯨꯡꯇꯤꯒꯤ ꯃꯗ ꯎꯆꯦꯛ ꯂꯝ ꯉꯥꯅꯨ ꯁꯨꯔꯤꯠ ꯊꯦꯡꯒꯨ ꯂꯣꯏ ꯃꯅꯤꯄꯨꯔꯗ ꯐꯪꯕ ꯎꯆꯦꯛꯈꯩ ꯂꯣꯏꯅ ꯇꯥꯏ ꯑꯗꯨꯒꯤ ꯃꯣꯏ ꯃꯌꯥꯝ ꯁꯪꯒꯨ ꯁꯪꯒꯨ ꯄꯥꯏꯔꯛꯄ ꯑꯗꯒꯤ ꯄꯨꯂꯞ ꯄꯨꯂꯞ ꯆꯛꯇꯥꯕꯗꯨ ꯌꯦꯡꯉꯒ ꯑꯩꯈꯣꯏꯗꯤ ꯅꯨꯡꯇꯤꯒꯤ ꯑꯩꯗꯤ ꯅꯨꯡꯇꯤꯒꯤ ꯑꯗꯨ ꯌꯦꯡꯕ ꯆꯠꯂꯤ ꯑꯗꯨꯒ ꯃꯣꯏꯒꯤ ꯃꯔꯨꯝ ꯀꯣꯛꯄꯒꯤ ꯃꯇꯝꯗꯁꯨ ꯃꯔꯨꯝ ꯀꯣꯛꯄꯒꯤ ꯃꯇꯝꯗꯁꯨ ꯃꯣꯏ ꯆꯪꯉꯨꯕꯗ ꯁꯝ ꯃꯤ ꯆꯪꯍꯟꯗꯕ ꯆꯪꯗꯅꯕꯒꯤ ꯁꯃꯤꯟ ꯑꯃ ꯃꯣꯏꯒꯤ ꯑꯗꯨꯝ ꯙꯞ ꯑꯃ ꯑꯗꯨꯝ ꯇꯧꯖꯩ ꯃꯣꯏ ꯌꯦꯡꯕꯗꯅ ꯑꯩꯒꯤꯗꯤ ꯍꯛꯆꯥꯡ ꯍꯛꯆꯥꯡ ꯄꯨꯛꯅꯤꯡ ꯋꯥꯈꯜ ꯄꯣꯊꯥꯕ ꯍꯥꯏꯗꯨ ꯑꯣꯏ